ꯑꯩꯈꯣꯏꯒꯤ ꯈꯨꯡꯒꯪꯗ ꯃꯁꯥꯒꯤ ꯑꯔꯨꯝꯕ ꯍꯟꯊꯅꯕ ꯃꯃꯤꯡ ꯂꯩꯔꯕ ꯂꯥꯏꯌꯦꯡ ꯃꯑꯣꯡ ꯈꯔꯗꯤ ꯑꯌꯨꯛ ꯉꯟꯅ ꯍꯧꯒꯠꯂꯒ ꯋꯥꯛꯀꯤꯡ ꯆꯠꯄ ꯍꯨꯃꯥꯡ ꯇꯥꯕ ꯊꯕꯛ ꯌꯥꯝꯅ ꯇꯧꯕ ꯊꯥꯎ ꯌꯥꯎꯕ ꯆꯤꯟꯖꯥꯛꯁꯤꯡ ꯍꯥꯏꯕꯗꯤ ꯐꯦꯠꯅ ꯍꯦꯟꯅ ꯌꯥꯎꯕ ꯆꯤꯟꯖꯥꯛꯁꯤꯡ ꯆꯥꯕꯗꯒꯤ ꯊꯤꯡꯕ ꯍꯛꯆꯥꯡꯒꯤ ꯁꯥꯖꯦꯜ ꯑꯌꯥꯝꯕ ꯃꯇꯝꯗ ꯌꯣꯠ ꯄꯥꯏꯕꯒꯨꯝꯕ ꯑꯁꯤꯒꯨꯝꯕ ꯇꯧꯕ ꯑꯗꯨꯒ ꯆꯤꯟꯖꯥꯛꯇ ꯑꯌꯥꯝꯕ ꯁꯦꯝꯕ ꯑꯗꯨꯒ ꯌꯣꯒꯥꯒꯨꯝꯕ ꯁꯥꯟꯅꯕ ꯑꯁꯤꯒꯨꯝꯕ ꯌꯥꯝꯅ ꯇꯧꯒꯜꯂꯤ